ꯑꯩꯅ ꯌꯥꯝꯅ ꯄꯥꯝꯖꯕ ꯀꯨꯝ ꯍꯥꯏꯔꯒꯗꯤ ꯁꯝꯃꯔ ꯁꯤꯖꯟꯖꯦ ꯀꯥꯂꯦꯟ ꯊꯥꯖꯦ ꯁꯤ ꯌꯥꯝ ꯄꯥꯝꯖꯩ ꯃꯔꯝꯗꯤ ꯆꯥꯕ ꯊꯛꯄꯗ ꯑꯣꯏꯔꯣ ꯑꯌꯤꯡꯕ ꯆꯥꯅꯤꯡꯕ ꯇꯧꯕ ꯃꯇꯝꯗꯁꯨ ꯅꯤꯡꯗꯝꯊꯥꯗꯗꯤ ꯑꯌꯤꯡꯕ ꯆꯥꯕꯁꯦ ꯅꯥꯅꯤ ꯈꯣꯠꯅꯤ ꯍꯥꯏꯕꯒꯤ ꯑꯊꯤꯡꯕ ꯑꯃꯗꯤ ꯂꯩꯗꯅ ꯑꯗꯣ ꯀꯂꯦꯟꯗꯗꯤ ꯑꯗꯨꯁꯨ ꯂꯩꯇꯦ ꯆꯥꯕ ꯊꯛꯄ ꯈꯛꯇ ꯅꯠꯇꯅ ꯑꯇꯩ ꯁꯨ ꯌꯥꯝ ꯅꯨꯡꯉꯥꯏ ꯀꯥꯂꯦꯟ ꯊꯥꯁꯦ ꯁꯥꯖꯔꯒꯖꯨ ꯑꯩꯅ ꯄꯥꯝꯖꯔꯨꯕ ꯑꯣꯏꯕꯅꯤꯅ ꯑꯗꯨꯝ ꯈꯥꯡꯉꯦ ꯅꯨꯡꯉꯥꯏꯖꯩ ꯍꯥꯏꯇꯥꯔꯦ